ꯑꯩꯈꯣꯏꯒꯤ ꯍꯧꯖꯤꯛ ꯂꯩꯔꯤꯕ ꯃꯐꯝ ꯑꯁꯤꯗꯗꯤ ꯑꯩꯅ ꯈꯪꯖ ꯃꯇꯝꯗ ꯂꯩꯉꯥꯛꯀꯤ ꯏꯅꯤꯁ꯭ꯌꯦꯇꯤꯞꯁꯇꯤ ꯂꯩꯗꯤ ꯂꯩ ꯑꯗꯨꯕꯨ ꯂꯩꯇꯕꯒꯨꯝꯕꯅꯤ ꯃꯔꯝꯗꯤ ꯑꯩꯈꯣꯏꯅ ꯂꯩꯔꯤꯕ ꯃꯐꯝ ꯑꯁꯤꯁꯨ ꯈꯨꯡꯒꯪꯗꯅꯤ ꯑꯗꯨꯒ ꯄ꯭ꯂꯁ ꯃꯣꯏꯅ ꯌꯦꯡꯁꯤꯟꯕꯁꯤ ꯌꯦꯡꯁꯤꯟꯕ ꯇꯥꯔꯒꯁꯨ ꯌꯧꯗꯦ ꯍꯥꯏꯖꯅꯤꯡꯉꯤ ꯃꯔꯝꯗꯤ ꯂꯩꯔꯤꯕ ꯈꯨꯟ ꯑꯁꯤꯗ ꯈꯨꯗꯛꯀꯤ ꯑꯣꯏꯕ ꯑꯅꯥ ꯑꯌꯦꯛ ꯂꯥꯛꯄ ꯃꯇꯝꯗ ꯁꯤꯗ ꯌꯧꯗꯕ ꯌꯥꯎꯏ ꯑꯗꯨꯗꯨꯅ ꯃꯔꯝ ꯑꯣꯏꯔꯒ ꯌꯧꯗꯕꯁꯦ ꯀꯔꯤꯒꯤꯅꯣ ꯍꯥꯏ ꯃꯇꯝꯗ ꯉꯁꯥꯏꯒꯤ ꯃꯣꯏꯒꯤ ꯏꯁꯀꯤꯝꯁꯤꯡ ꯑꯁꯤ ꯊꯥꯗꯤ ꯊꯥꯗꯔꯒ ꯒꯚꯔꯟꯃꯦꯟꯒꯤ ꯀꯔꯞꯁꯟꯒꯨꯝꯕ ꯂꯩꯕꯅ ꯃꯔꯝ ꯑꯣꯏꯔꯒ ꯌꯧꯔꯛꯇꯕ ꯌꯥꯎꯏ ꯑꯗꯨꯗꯨꯅ ꯃꯁꯤꯒꯤ ꯄꯦꯟꯗꯕ ꯅꯨꯡꯉꯥꯏꯇꯕꯁꯦ ꯑꯩ ꯏꯍꯥꯟ ꯍꯥꯟꯕꯗ ꯑꯩ ꯒꯚꯔꯟꯃꯦꯟꯗ ꯊꯝꯖꯒꯦ ꯃꯔꯝꯗꯤ ꯃꯁꯤ ꯑꯩꯈꯣꯏꯒꯤ ꯂꯩꯔꯤꯕ ꯈꯨꯟ ꯑꯁꯤꯗ ꯀꯨꯏꯔꯦ ꯑꯩꯈꯣꯏꯒꯤ ꯈꯨꯟ ꯑꯁꯤ ꯆꯍꯤ ꯆꯥꯝꯃ ꯁꯨꯔꯛꯂꯦ ꯑꯗꯨꯕꯨ ꯉꯁꯤ ꯐꯥꯎꯕꯗ ꯂꯩꯉꯥꯛꯀꯤ ꯑꯣꯏꯕ ꯑꯩꯈꯣꯏꯒꯤ ꯑꯅꯥ ꯂꯥꯏꯌꯦꯡꯒꯤ ꯃꯇꯥꯡꯗ ꯈꯨꯗꯣꯡ ꯆꯥꯕ ꯐꯪꯕꯁꯤ ꯑꯗꯨꯛꯀꯤ ꯃꯇꯤꯛ ꯋꯥꯠꯂꯤ ꯑꯗꯨꯅ ꯃꯔꯝ ꯑꯣꯏꯔꯒ ꯑꯩꯈꯣꯏ ꯒꯚꯔꯟꯃꯦꯟꯒꯤ ꯌꯦꯡꯁꯤꯟꯕ ꯇꯥꯔꯒꯁꯨ ꯒꯚꯔꯟꯃꯦꯟꯗꯒꯤ ꯌꯦꯡꯁꯤꯟꯕꯁꯤ ꯑꯗꯨꯛꯀꯤ ꯃꯇꯤꯛ ꯋꯥꯠꯂꯤ ꯍꯥꯏꯅ ꯑꯩꯅ ꯂꯧꯖꯩ ꯃꯔꯝꯗꯤ ꯑꯩꯈꯣꯏꯒꯤ ꯂꯩꯔꯤꯕ ꯃꯐꯝꯁꯦ ꯑꯁꯦ ꯑꯩꯈꯣꯏ ꯈꯨꯡꯒꯪ ꯑꯣꯏꯖꯔꯒꯁꯨ ꯑꯩꯈꯣꯏꯒꯤ ꯁꯤꯇꯤꯗꯒꯤ ꯌꯥꯝꯅ ꯂꯥꯞꯄ ꯈꯨꯡꯒꯪꯃꯛꯇꯤ ꯅꯠꯇꯦ ꯑꯗꯨꯕꯨ ꯃꯈꯣꯏꯅ ꯄꯤꯔꯤꯕ ꯑꯩꯈꯣꯏꯗ ꯄꯤꯔꯤꯕ ꯈꯨꯗꯣꯡ ꯆꯥꯕꯁꯤꯗꯤ ꯑꯗꯨꯛꯀꯤ ꯃꯇꯤꯛ ꯋꯥꯠꯂꯤ ꯍꯥꯏꯅ ꯑꯩꯅ ꯂꯧꯖꯩ ꯑꯗꯨꯅ ꯃꯔꯝ ꯑꯣꯏꯔꯒ ꯑꯩꯅ ꯍꯥꯏꯖꯅꯤꯡꯕꯗꯤ ꯉꯁꯥꯏꯒꯤ ꯑꯩꯈꯣꯏꯒꯤ ꯂꯩꯔꯤꯕ ꯃꯐꯝꯁꯤꯅ ꯁꯤꯇꯤꯗꯒꯤ ꯑꯅꯛꯄꯁꯨ ꯑꯣꯏꯕꯅꯤꯅ ꯁꯤꯗꯩꯗ ꯃꯣꯏꯅ ꯇꯧꯕꯤꯔꯤꯕꯁꯤ ꯇꯧꯕꯤꯗꯕꯒ ꯃꯥꯟꯅꯕꯅ ꯃꯔꯝ ꯑꯣꯏꯔꯒ ꯑꯩꯅ ꯄꯦꯟꯖꯗꯕꯅꯤ ꯑꯗꯨꯅ ꯃꯣꯏꯅ ꯀꯨꯞꯅ ꯌꯦꯡꯁꯤꯟꯕꯤꯔꯦ ꯍꯥꯏꯔꯒ ꯐꯖꯅ ꯃꯣꯏꯅ ꯒꯚꯔꯟꯃꯦꯟꯒꯤ ꯏꯁꯀꯤꯝ ꯊꯥꯗꯔꯒ ꯁꯤꯒꯨꯝꯕ ꯄ꯭ꯔꯥꯏꯝꯃꯔꯤ ꯍꯦꯜꯠ ꯁꯦꯟꯇꯔꯅꯆꯤꯡꯕ ꯑꯩꯈꯣꯏꯒꯤ ꯈꯨꯡꯒꯪꯗ ꯊꯝꯕ ꯌꯥꯕꯁꯤꯡ ꯑꯁꯤꯗꯤ ꯃꯣꯏꯅ ꯐꯖꯅ ꯊꯝꯕꯤꯕ ꯌꯥꯏ ꯍꯥꯏꯕꯁꯤ ꯃꯁꯤ ꯑꯩꯒꯤ ꯄꯦꯟꯖꯗꯕ ꯅꯨꯡꯉꯥꯏꯖꯕ ꯑꯩꯅ ꯐꯣꯡꯗꯣꯛꯆꯕꯅꯤ ꯑꯗꯨꯅ ꯃꯈꯣꯏꯅ ꯀꯨꯞꯅ ꯌꯦꯡꯁꯤꯜꯂꯦ ꯍꯥꯏꯔꯒ ꯐꯖꯅ ꯁꯤꯒꯨꯝꯕꯁꯤꯡ ꯑꯁꯤ ꯊꯝꯕꯤꯕ ꯇꯥꯔꯒꯗꯤ ꯅꯠꯇ꯭ꯔꯒꯅ ꯌꯦꯡꯁꯤꯟꯕꯤꯕ ꯇꯥꯔꯒꯗꯤ ꯅꯨꯡꯉꯥꯏꯖꯒꯅꯤ ꯍꯥꯏꯕꯁꯦ ꯃꯁꯤ ꯑꯩꯒꯤ ꯊꯥꯖꯖꯕꯅꯤ ꯑꯗꯨꯅ ꯑꯃꯨꯛꯍꯟꯅ ꯃꯈꯣꯏꯅ ꯏꯁꯀꯤꯝꯁꯤꯡ ꯑꯁꯤ ꯀꯨꯞꯅ ꯌꯦꯡꯁꯤꯟꯕꯤꯔꯒ ꯄꯥꯜꯂꯤꯕ ꯂꯩꯉꯥꯛꯁꯤꯡ ꯑꯁꯤꯅ ꯀꯨꯞꯅ ꯌꯦꯡꯁꯤꯟꯕꯤꯔꯒ ꯐꯖꯅ ꯏꯁꯀꯤꯝꯁꯤꯡ ꯑꯗꯨ ꯊꯥꯗꯕꯤꯔꯒ ꯑꯩꯈꯣꯏꯒꯤꯁꯨ ꯈꯨꯗꯣꯡ ꯆꯥꯕꯁꯤ ꯐꯪꯅꯤꯡꯉꯤ ꯑꯗꯨꯅ ꯃꯣꯏꯅꯁꯨ ꯌꯦꯡꯁꯤꯟꯕꯤꯔꯒ ꯐꯪꯍꯟꯅꯕꯒꯤꯗꯃꯛꯇ ꯃꯁꯤ ꯑꯩꯅ ꯒꯚꯔꯟꯃꯦꯟꯒꯤ ꯁꯥꯏꯠꯇ ꯑꯩꯅ ꯍꯥꯏꯖꯕꯅꯤ ꯍꯥꯏꯕꯁꯤ ꯃꯁꯤ ꯑꯩ ꯊꯝꯖꯒꯦ ꯑꯗꯨꯅ ꯒꯚꯔꯟꯃꯦꯟꯅ ꯑꯩꯈꯣꯏꯒꯤ ꯃꯅꯤꯄꯨꯔꯁꯤꯗꯤ ꯑꯩꯈꯣꯏ ꯒꯚꯔꯟꯃꯦꯟ ꯄꯥꯟꯕ ꯂꯩꯉꯥꯛꯅꯤ ꯑꯗꯨꯅ ꯒꯚꯔꯟꯃꯦꯟꯅ ꯌꯦꯡꯁꯤꯟꯕꯤꯗꯕ ꯇꯥꯔꯒꯗꯤ ꯀꯅꯥꯅ ꯌꯦꯡꯁꯤꯟꯒꯅꯤ ꯍꯥꯏꯕꯁꯤ ꯑꯩꯒꯤ ꯑꯆꯧꯕ ꯋꯥꯍꯪꯅꯤ ꯑꯗꯨꯅ ꯃꯣꯏꯅ ꯌꯦꯡꯁꯤꯜꯂꯕꯗꯤ ꯑꯋꯥꯠꯄ ꯀꯩꯁꯨ ꯂꯩꯔꯣꯏ ꯁꯦꯟꯇ꯭ꯔꯦꯜꯗꯒꯤꯗꯤ ꯊꯥꯗꯔꯝꯒꯅꯤ ꯍꯥꯏꯕꯁꯤ ꯑꯩꯒꯤ ꯑꯆꯦꯠꯄ ꯊꯥꯖꯕꯅꯤ ꯑꯗꯨꯅ ꯑꯩꯈꯣꯏꯅ ꯀꯝꯄ꯭ꯂꯦꯟ ꯇꯧꯗ꯭ꯔꯃꯛꯁꯨ ꯃꯣꯏꯅ ꯃꯣꯏꯒꯤ ꯄꯣꯂꯤꯁꯤꯒꯤ ꯃꯇꯨꯡꯏꯟꯅ ꯌꯦꯡꯁꯤꯜꯂꯒ ꯃꯁꯤꯗꯤ ꯊꯝꯕꯝ ꯊꯣꯛꯏ ꯍꯥꯏꯕꯒꯤ ꯄꯣꯠꯇꯨ ꯑꯃ ꯑꯩꯈꯣꯏꯅ ꯀꯝꯄ꯭ꯂꯦꯟ ꯇꯧꯕ ꯇꯥꯔꯒꯁꯨ ꯍꯦꯛ ꯇꯥꯗꯕꯁꯨ ꯌꯥꯎꯏ ꯑꯗꯨꯅ ꯃꯣꯏꯅ ꯌꯦꯡꯁꯤꯟꯕꯤꯔꯒ ꯇꯧꯒꯗꯕ ꯊꯕꯛꯁꯤꯡ ꯑꯗꯨ ꯃꯣꯏꯅ ꯄꯥꯏꯈꯠꯄꯤꯔꯒ ꯊꯕꯛ ꯑꯣꯏꯅ ꯇꯧꯕꯤꯔꯒ ꯀꯔꯞꯁꯟ ꯄꯩꯁꯥ ꯅꯨꯡꯁꯥ ꯆꯥꯕꯒꯤ ꯄꯣꯠꯁꯤ ꯀꯩꯝꯇ ꯌꯥꯎꯗꯕꯤꯗ ꯃꯣꯏꯅ ꯐꯖꯅ ꯀꯨꯞꯅ ꯌꯦꯡꯕꯤꯔꯒꯗꯤ ꯅꯨꯡꯉꯥꯏꯖꯒꯅꯤ ꯍꯥꯏꯕꯁꯦ ꯑꯩꯒꯤ ꯑꯆꯦꯠꯄ ꯊꯥꯖꯕꯅꯤ ꯑꯗꯨꯅ ꯃꯣꯏꯅꯁꯨ ꯌꯦꯡꯁꯤꯟꯕꯤꯔꯒ ꯑꯩꯈꯣꯏꯒꯤ ꯂꯩꯔꯤꯕ ꯂꯩꯉꯥꯛꯁꯤꯅꯁꯨ ꯀꯨꯞꯅ ꯌꯦꯡꯁꯤꯟꯕꯤꯔꯒ ꯑꯩꯈꯣꯏꯒꯤ ꯑꯋꯥ ꯑꯅꯥ ꯇꯥꯔꯕ ꯃꯤꯁꯤꯡꯒꯤꯁꯨ ꯌꯦꯡꯁꯤꯟꯕꯤꯔꯒ ꯑꯁꯤꯒꯨꯝꯕ ꯍꯦꯜꯠ ꯁꯦꯟꯇꯔꯗ ꯐꯖꯅ ꯄ꯭ꯔꯥꯏꯃꯔꯤ ꯍꯦꯜꯠ ꯁꯦꯟꯇꯔꯒꯨꯝꯕ ꯐꯖꯅ ꯊꯝꯖꯍꯟꯅꯤꯡꯉꯤ ꯃꯔꯝꯗꯤ ꯃꯁꯤ ꯂꯩꯇ꯭ꯔꯒꯗꯤ ꯑꯩꯈꯣꯏꯗ ꯑꯗꯨꯛꯀꯤ ꯃꯇꯤꯛ ꯑꯋꯥꯕ ꯃꯥꯏꯌꯣꯛꯅꯩ ꯈꯨꯗꯣꯡꯆꯥꯗꯕ ꯃꯥꯏꯌꯣꯛꯅꯩ ꯍꯥꯏꯕꯁꯤ ꯃꯁꯤꯒꯤ ꯋꯥꯍꯩꯁꯤꯡ ꯑꯁꯤ ꯑꯩꯅ ꯊꯝꯖꯅꯤꯡꯉꯤ ꯒꯚꯔꯟꯃꯦꯟꯗ ꯑꯩꯅ ꯑꯥꯄꯤꯜ ꯇꯧꯖꯅꯤꯡꯕꯗꯤ ꯑꯔꯣꯏꯕꯗ ꯑꯁꯤꯒꯨꯝꯕ ꯑꯋꯥꯠ ꯑꯄꯥ ꯈꯨꯡꯒꯪ ꯑꯩꯒꯤ ꯈꯨꯟꯈꯛ ꯅꯠꯇꯅ ꯄꯥꯜꯂꯤꯕ ꯑꯩꯈꯣꯏꯒꯤ ꯏꯁꯇꯦꯠ ꯑꯁꯤꯗ ꯂꯩꯔꯤꯕ ꯈꯨꯡꯒꯪ ꯅꯠꯇ꯭ꯔꯒꯅ ꯈꯨꯟ ꯀꯌꯥ ꯑꯃꯗ ꯁꯤꯒꯨꯝꯕꯒꯤ ꯑꯋꯥꯠꯄ ꯈꯨꯗꯣꯡꯆꯥꯗꯕꯁꯤ ꯃꯌꯥꯝ ꯑꯃ ꯂꯩꯔꯝꯒꯅꯤ ꯍꯥꯏꯕꯁꯤ ꯑꯩꯒꯤ ꯑꯆꯦꯠꯄ ꯊꯥꯖꯕꯅꯤ ꯑꯗꯨꯅ ꯒꯚꯔꯟꯃꯦꯟꯅ ꯀꯨꯞꯅ ꯌꯦꯡꯁꯤꯟꯕꯤꯔꯒ ꯁꯤꯒꯨꯝꯕꯒꯤ ꯈꯨꯗꯣꯡꯆꯥꯕ ꯑꯁꯤꯁꯨ ꯐꯪꯍꯜꯂꯕꯗꯤ ꯌꯥꯝ ꯅꯨꯡꯉꯥꯏꯖꯒꯅꯤ ꯍꯥꯏꯕꯁꯤ ꯑꯩꯅ ꯍꯥꯏꯖꯅꯤꯡꯉꯤ ꯑꯗꯨ ꯃꯁꯤ ꯃꯇꯥꯡꯗ ꯑꯩꯅ ꯀꯔꯝꯃꯥꯏꯅ ꯈꯪꯕꯒꯦ ꯍꯥꯏꯕꯇꯥꯔꯒꯗꯤ ꯃꯁꯤ ꯑꯩꯅ ꯈꯪꯖꯩ ꯃꯔꯝꯗꯤ ꯑꯩꯈꯣꯏꯅ ꯈꯨꯟꯗ ꯑꯅꯥ ꯑꯌꯦꯛ ꯍꯦꯛ ꯌꯥꯎꯔꯛꯄ ꯃꯇꯝꯗ ꯈꯨꯟ ꯑꯩꯈꯣꯏꯅ ꯑꯩꯈꯣꯏꯅ ꯑꯥ ꯃꯐꯝ ꯁꯤꯇꯤ ꯇꯥꯟꯅ ꯆꯠꯄ ꯇꯥꯏ ꯃꯗꯨꯅ ꯈꯨꯗꯣꯡꯆꯥꯕꯁꯤ ꯋꯥꯠꯂꯦ ꯍꯥꯏꯕꯁꯤ ꯑꯩꯒꯤ ꯑꯆꯦꯠꯄ ꯊꯥꯖꯕꯅꯤ ꯀꯅꯥꯒꯨꯝꯕ ꯑꯃꯒꯤ ꯃꯐꯝꯗꯗꯤ ꯈꯨꯟꯗꯗꯤ ꯄ꯭ꯔꯥꯏꯃꯔꯤ ꯍꯦꯜꯠ ꯁꯦꯟꯇꯔ ꯊꯝꯕꯤꯔꯒ ꯆꯥꯎꯅ ꯀꯥꯟꯅꯕ ꯐꯪꯕꯁꯨ ꯍꯦꯛ ꯌꯥꯎꯏ ꯑꯗꯨꯕꯨ ꯑꯩꯒꯤ ꯈꯨꯟꯁꯤꯗꯗꯤ ꯐꯪꯗꯕꯅ ꯃꯔꯝ ꯑꯣꯏꯔꯒ ꯃꯁꯤ ꯑꯩꯒꯤ ꯀꯝꯄ꯭ꯂꯦꯟꯅꯦ ꯍꯥꯏꯖꯒꯦ ꯃꯁꯤ ꯑꯗꯨꯅ ꯃꯁꯤ ꯃꯇꯥꯡꯁꯦ ꯍꯥꯏꯖꯔꯒ ꯑꯩ ꯁ꯭ꯋꯥꯏꯗ ꯂꯣꯏꯁꯤꯟꯖꯒꯦ ꯍꯥꯏꯕꯁꯤ ꯑꯗꯨꯅ ꯃꯌꯥꯝꯗꯒꯤ ꯑꯩꯅ ꯍꯥꯏꯖꯅꯤꯡꯕꯁꯦ ꯁꯤ ꯈꯛꯇꯅꯤ